ꯍꯜꯂꯣ ꯑꯣ ꯁꯤꯕꯨ ꯃꯤꯁ ꯗꯩꯅꯥꯄꯌꯥꯔꯤ ꯑꯣꯏꯕꯤꯔꯕ꯭ꯔꯣ ꯑꯣ ꯑꯩꯁꯦ ꯑꯍꯦꯟꯕꯒꯤ ꯃꯃꯥꯅꯦ ꯎꯝ ꯁ꯭ꯀꯨꯜꯒꯤ ꯑꯦꯛꯖꯥꯝꯗꯣ ꯍꯥꯏꯗꯣꯛꯑꯦ ꯍꯥꯏ ꯑꯗꯨꯅ ꯃꯥꯔꯛꯇꯣ ꯀꯃꯥꯏ ꯀꯃꯥꯏꯅ ꯇꯧꯕꯅꯣꯗꯣ ꯍꯪꯖꯔꯛꯑꯝꯕꯅꯦ ꯎꯝ ꯎꯝ ꯍꯣ ꯑꯗꯨ ꯃꯥꯒꯤ ꯏꯪꯂꯤꯁꯀꯤ ꯃꯥꯔꯛꯅ ꯀꯃꯥꯏꯅ ꯇꯧꯕꯅꯣ

ꯃꯤꯁ ꯑꯣꯏꯅ ꯈꯔ ꯀꯟꯅ ꯍꯣꯠꯅꯕꯤꯔꯒ ꯑꯝꯇ ꯃꯥꯔꯛꯁꯦ ꯋꯥꯡꯍꯟꯅꯕ ꯑꯝꯇ ꯇꯧꯕꯤꯎꯅꯦ ꯑꯩꯈꯣꯏ ꯑꯍꯦꯟꯕꯗꯨꯗꯤ ꯃꯥꯔꯛꯁꯦ ꯑꯗꯨꯝ ꯅꯦꯝꯃꯛꯄ ꯍꯦꯛꯇ ꯃꯥꯗꯤ ꯃꯦꯠꯁꯀꯨꯝꯕ ꯁꯥꯏꯟꯁꯀꯨꯝꯕ ꯁꯤꯗ ꯃꯦꯠꯁꯀꯨꯝꯕꯁꯦ ꯈꯔꯁꯨ ꯁꯣꯟꯕꯅꯦꯕ ꯃꯥꯗꯤ ꯑꯗꯨꯅ ꯃꯦꯠꯁꯀꯨꯝꯕꯒꯁꯤ ꯅꯨꯡꯇꯤꯒꯤ ꯈꯔ ꯍꯣꯠꯍꯟꯕꯤꯗꯅ ꯈꯔ ꯇꯧꯕꯤꯌꯣ ꯍꯣꯏ ꯑꯗꯨꯑꯣꯏꯗꯤ ꯄꯦꯔꯦꯟꯁ ꯃꯤꯇꯤꯡꯗꯣ ꯑꯗꯨꯝ ꯉꯟꯅ ꯂꯥꯛꯆꯔꯒꯦ ꯑꯗꯨꯑꯏꯗꯤ ꯍꯣꯏ ꯍꯣꯏ ꯑꯍꯦꯟꯕꯗꯁꯨ ꯍꯥꯏꯔꯣ ꯂꯥꯛꯀꯅꯤꯗ ꯎꯝ